ꯑꯩꯍꯥꯛ ꯇꯣꯇꯤ ꯏꯁꯤꯡ ꯐꯪꯉꯦ ꯇꯣꯇꯤ ꯏꯁꯤꯡꯁꯦ ꯐꯪꯗ꯭ꯔꯤꯀꯥꯟꯗꯗꯤ ꯃꯃꯥꯡꯉꯩꯗꯗꯤ ꯇꯨꯔꯦꯜ ꯅꯠꯇ꯭ꯔꯒ ꯄꯨꯈ꯭ꯔꯤ ꯑꯁꯤꯗꯒꯤ ꯏꯁꯤꯡꯁꯦ ꯃꯤ ꯑꯃꯅ ꯅꯠꯇ꯭ꯔꯒ ꯏꯃꯨꯡ ꯑꯗꯨꯒꯤ ꯃꯤ ꯑꯅꯤ ꯅꯠꯇ꯭ꯔꯒ ꯑꯍꯨꯝ ꯆꯠꯂꯒ ꯏꯁꯤꯡ ꯑꯁꯦ ꯁꯣꯛꯅꯩꯌꯦꯕ ꯁꯣꯛꯅꯔꯤꯕ ꯏꯁꯤꯡꯁꯤꯁꯨ ꯅꯣꯡꯃꯒꯤ ꯑꯅꯤꯔꯛ ꯅꯠꯇ꯭ꯔꯒ ꯑꯍꯨꯝꯂꯛꯇꯤ ꯆꯠꯂꯒ ꯏꯁꯤꯡꯁꯦ ꯁꯣꯛꯎꯗꯣꯏꯅꯦ ꯏꯁꯤꯡ ꯁꯣꯛꯏꯕ ꯏꯁꯤꯡꯁꯤꯁꯨ ꯑꯃꯨꯔꯛ ꯑꯅꯤꯔꯛ ꯆꯠꯂꯒ ꯑꯃꯨꯛꯇꯪ ꯁꯣꯛꯄꯁꯤ ꯅꯠꯇꯕ ꯑꯅꯤꯔꯛ ꯅꯠꯇ꯭ꯔꯒ ꯑꯍꯨꯝꯂꯛꯀꯨꯝꯕ ꯆꯠꯂꯒ ꯏꯁꯤꯡꯁꯦ ꯁꯣꯛꯇꯣꯏꯅꯦꯕ ꯄꯨꯈ꯭ꯔꯤ ꯅꯠꯇ꯭ꯔꯒ ꯇꯨꯔꯦꯜꯁꯤꯗ ꯐꯪꯉꯤꯕ ꯏꯁꯤꯡꯁꯤꯁꯨ ꯑꯃꯣꯠꯄ ꯌꯥꯎꯔꯝꯒꯅꯤ ꯃꯍꯤꯛ ꯃꯇꯥꯏ ꯃꯌꯥꯝ ꯌꯥꯎꯕ ꯑꯝꯁꯨ ꯌꯥꯎꯗꯣꯏꯅꯦ ꯑꯁꯤꯁꯦ ꯑꯩꯈꯣꯏꯅ ꯊꯛꯄ ꯆꯥꯕ ꯏꯔꯨꯖꯕ ꯈꯣꯠꯄ ꯇꯧꯕꯗ ꯎꯟꯁꯥꯒꯤ ꯂꯩꯅꯥ ꯃꯌꯥꯝ ꯑꯃ ꯄꯣꯛꯍꯟꯕ ꯑꯗꯨꯗꯒꯤ ꯑꯩꯈꯣꯏꯗ ꯅꯥꯍꯟꯕ ꯁꯤ ꯃꯌꯥꯝ ꯑꯃ ꯊꯣꯛꯍꯜꯂꯦꯕ ꯏꯁꯤꯡꯁꯦ ꯇꯣꯇꯤ ꯏꯁꯤꯡꯁꯦ ꯂꯩꯇ꯭ꯔꯤꯀꯥꯟꯗꯒꯤ ꯑꯗꯣ ꯇꯣꯇꯤ ꯏꯁꯤꯡꯁꯦ ꯂꯥꯛꯑꯀꯥꯟꯗꯗꯤ ꯏꯁꯤꯡꯁꯦ ꯃꯣꯏꯅ ꯐꯖꯅ ꯀꯩꯅꯣ ꯇꯧꯔꯒ ꯃꯍꯤꯛ ꯃꯇꯥꯏ ꯍꯇꯣꯛꯇꯅ ꯁꯦꯡꯗꯣꯛꯑꯒ ꯊꯥꯔꯛꯑꯕꯅꯤꯅ ꯑꯩꯈꯣꯏꯗꯁꯨ ꯍꯛꯆꯥꯡꯗꯁꯨ ꯁꯣꯛꯍꯟꯗ꯭ꯔꯦ ꯑꯗꯒꯤꯗꯤ ꯏꯔꯨ ꯃꯥꯏꯊꯖꯕ ꯈꯣꯠꯄ ꯁꯤ ꯃꯌꯥꯝ ꯑꯃ ꯇꯧꯕꯗ ꯏꯁꯥꯗ ꯁ꯭ꯀꯤꯟ ꯗꯤꯖꯤꯖ ꯄꯣꯛꯍꯟꯗꯕ ꯑꯗꯨꯗꯒꯤ ꯆꯥꯕ ꯊꯛꯄ ꯃꯛꯇ ꯑꯣꯏꯔꯣ ꯏꯟꯖꯥꯡ ꯅꯥꯄꯤ ꯆꯥꯝꯕ ꯈꯣꯠꯄꯗꯁꯨ ꯃꯍꯤꯛ ꯃꯇꯥꯏ ꯀꯌꯥꯝꯁꯨ ꯑꯃꯇ ꯄꯣꯛꯍꯟꯗ꯭ꯔꯦ ꯃꯃꯥꯡꯉꯩꯒꯤ ꯏꯁꯤꯡ ꯑꯐꯠꯇꯕ ꯃꯍꯤꯛ ꯃꯇꯥꯏ ꯆꯦꯟꯕ ꯃꯌꯥꯝꯗꯣ ꯑꯔ ꯂꯨꯗꯕ ꯏꯁꯤꯡ ꯃꯌꯥꯝ ꯑꯃ ꯂꯥꯛꯑꯦ ꯇꯣꯇꯤ ꯏꯁꯤꯡ ꯂꯥꯛꯇ꯭ꯔꯤꯀꯥꯟꯗꯗꯤ ꯑꯗꯣ ꯍꯧꯖꯤꯛꯇꯤ ꯇꯣꯇꯤ ꯏꯁꯤꯡꯁꯦ ꯂꯥꯛꯑꯕꯅꯤꯅ ꯑꯩꯉꯣꯟ ꯑꯩꯈꯣꯏꯗ ꯂꯥꯛꯏꯕ ꯏꯁꯤꯡꯁꯦ ꯌꯥꯝꯅ ꯂꯨꯔꯦ ꯑꯐꯕ ꯑꯃꯁꯨ ꯑꯣꯏꯔꯦꯕ ꯏꯁꯤꯡꯁꯦ ꯌꯥꯝꯅ ꯂꯨꯏꯌꯦ